ꯍꯜꯂꯣ ꯒꯨꯠ ꯃꯣꯔꯅꯤꯡ ꯁꯥꯔ ꯁꯥꯔ ꯁ꯭ꯀꯨꯜꯁꯤꯒꯤꯗꯃꯛꯇ ꯀꯩꯀꯩ ꯑꯐꯕ ꯇꯧꯁꯤꯒꯦ ꯍꯣꯏ ꯁꯥꯔ ꯑꯗꯨ ꯃꯈꯥ ꯇꯥꯕꯗꯤ ꯍꯧꯖꯤꯛ ꯁꯥꯔꯅ ꯍꯥꯏꯕꯗꯣ ꯌꯥꯏ ꯑꯗꯨ ꯄꯥꯝꯃꯤ ꯍꯣꯏ ꯍꯣꯏ ꯁꯥꯔ ꯊꯦꯡꯛ ꯌꯨ ꯁꯥꯔ ꯑꯗꯣ ꯁꯥꯔ ꯑꯩꯅ ꯈꯔ ꯇꯧꯍꯟꯅꯤꯡꯕ ꯂꯩꯌꯦ ꯒꯥꯔꯕꯦꯖꯀꯨꯝꯕꯁꯦ ꯏꯁꯇꯨꯗꯦꯟ ꯈꯣꯏꯁꯦ ꯑꯗꯨꯝ ꯃꯣꯏꯒꯤ ꯄ꯭ꯂꯥꯁꯇꯤꯛ ꯃꯣꯏ ꯕꯣꯇꯜꯒꯨꯝꯕ ꯏꯁꯤꯡꯒꯨꯝꯕ ꯊꯛꯄꯁꯦ ꯁꯥꯔ ꯑꯗꯨꯗꯤ ꯆꯧꯀꯤꯗꯥꯔꯗ ꯍꯥꯏꯔ ꯈꯤꯇꯪ ꯌꯦꯡꯁꯤꯟꯕꯅꯗꯤ ꯈꯤꯇꯪ ꯐꯒꯗ꯭ꯔꯥꯅ ꯈꯜꯂꯤ ꯁꯥꯔ ꯍꯣꯏ ꯁꯥꯔ ꯊꯦꯡꯛ ꯌꯨ ꯁꯥꯔ